ꯑꯩꯅ ꯌꯦꯡꯕ ꯃꯐꯝ ꯑꯁꯤꯒꯤ ꯂꯣꯟꯒꯤ ꯑꯣꯏꯕ ꯌꯨꯇ꯭ꯌꯨꯕ ꯆꯦꯅꯦꯟꯁꯤꯡ ꯂꯩ ꯃꯈꯣꯏ ꯑꯗꯨꯗꯤ ꯃꯨꯕꯤꯁ ꯃꯨꯕꯤꯁ ꯏꯁꯇꯣꯔꯤ ꯃꯅꯤꯄꯨꯔ ꯇ꯭ꯔꯥꯏ ꯏꯁꯇꯥꯔ ꯃꯅꯤꯄꯨꯔ ꯑꯁꯤꯅ ꯆꯤꯡꯕꯅꯤ ꯑꯇꯣꯞꯄ ꯂꯣꯟꯒꯤ ꯑꯣꯏꯕ ꯏꯟꯇꯔꯇꯦꯟꯃꯦꯟ ꯄ꯭ꯔꯣꯒꯥꯝꯁꯤꯡ ꯑꯁꯨ ꯄ꯭ꯔꯣꯒꯥꯝꯁꯤꯡ ꯑꯁꯤꯁꯨ ꯂꯩ